ꯑꯩꯒꯤ ꯂꯝꯗꯤ ꯈꯨꯡꯒꯪ ꯂꯝ ꯑꯣꯏꯕ ꯃꯔꯝꯅ ꯑꯩꯒꯤ ꯏꯪꯈꯣꯜ ꯑꯁꯨꯛꯀꯤ ꯃꯇꯤꯛ ꯄꯥꯛ ꯆꯥꯎꯏ ꯑꯗꯨꯕꯨ ꯑꯩ ꯑꯦꯛꯖꯦꯛꯂꯤ ꯑꯩ ꯀꯌꯥꯝ ꯄꯥꯛꯄ ꯀꯌꯥꯝ ꯆꯥꯎꯕ ꯍꯥꯏꯕꯗꯤ ꯑꯩ ꯍꯥꯏꯕ ꯉꯝꯖꯗ꯭ꯔꯦ ꯑꯗꯨꯒ ꯑꯩꯒꯤ ꯏꯪꯈꯣꯜꯒꯤ ꯄꯥꯛ ꯆꯥꯎꯕ ꯈꯛꯇ ꯅꯠꯇꯅ ꯑꯩꯒꯤ ꯇꯨꯔꯦꯟꯒ ꯑꯩꯒꯤ ꯌꯨꯝꯒꯒꯤ ꯀꯥꯔꯛꯇ ꯈꯥꯁ ꯂꯦꯟꯗꯤ ꯑꯣꯏꯕ ꯑꯗꯨꯕꯨ ꯑꯩ ꯑꯩꯒꯤ ꯌꯨꯝꯒꯤ ꯃꯄꯥ ꯃꯄꯥꯗ ꯂꯩꯕ ꯃꯐꯝꯗꯨꯗꯤ ꯑꯩ ꯑꯩꯅ ꯑꯗꯨꯝ ꯏꯪꯈꯣꯟ ꯀꯣꯏꯅꯕ ꯁꯨꯃꯥꯏꯅ ꯀꯣꯏꯕ ꯌꯥꯕ ꯃꯐꯝ ꯇꯨꯔꯦꯟꯒ ꯌꯨꯝꯒꯒꯤ ꯀꯥꯔꯛꯇ ꯆꯥꯎꯔꯕ ꯑꯩꯒꯤ ꯏꯪꯈꯣꯟꯁꯨ ꯂꯩꯖꯩ ꯑꯗꯨꯏꯗꯨꯅ ꯏꯪꯈꯣꯟꯁꯤ ꯄꯥꯛ ꯆꯥꯎꯕꯒꯤ ꯃꯇꯤꯛ ꯑꯩ ꯃꯇꯝ ꯃꯇꯝꯒꯤ ꯃꯅꯥ ꯃꯁꯤꯡ ꯑꯗꯨꯃꯛ ꯃꯈꯟ ꯁꯨꯅ ꯊꯥꯖꯩ ꯑꯗꯨꯒ ꯍꯪꯒꯥꯝꯒꯤ ꯃꯇꯝꯗ ꯑꯩꯈꯣꯏ ꯑꯩ ꯍꯪꯒꯥꯝ ꯌꯥꯝꯅ ꯊꯥꯏ ꯑꯗꯨꯒ ꯍꯪꯒꯥꯝꯖꯤ ꯅꯧꯔꯤꯉꯩ ꯃꯇꯝꯗ ꯑꯩꯈꯣꯏꯒꯤ ꯄꯦꯔꯦ ꯍꯥꯏꯗꯅ ꯄꯦꯔꯦ ꯊꯦꯛꯄꯒꯤ ꯇꯥꯏꯃꯤꯡꯁꯤꯗ ꯄꯦꯔꯦꯁꯦ ꯃꯥꯔꯀꯦꯠꯇꯁꯨ ꯌꯣꯜꯂꯤ ꯄꯩꯁꯥꯁꯨ ꯌꯥꯝꯅ ꯐꯪꯉꯤ ꯑꯗꯨꯒ ꯑꯩꯈꯣꯏꯅ ꯊꯣꯡꯕ ꯃꯇꯝꯗ ꯍꯦꯟꯖꯥꯡ ꯑꯣꯏꯅ ꯅꯨꯃꯤꯠ ꯈꯨꯗꯤꯡꯒꯤ ꯑꯗꯨꯃꯛ ꯆꯥꯅꯤꯡꯕ ꯑꯗꯨꯝ ꯍꯥꯎꯕ ꯆꯝꯐꯨꯠ ꯆꯥꯔꯁꯨ ꯑꯗꯨꯝ ꯍꯥꯎꯕ ꯊꯣꯡꯕ ꯆꯥꯔꯁꯨ ꯑꯗꯨꯝ ꯍꯥꯎꯕ ꯌꯥꯝꯅ ꯍꯥꯎꯕ ꯍꯛꯆꯥꯡꯗꯁꯨ ꯌꯥꯝꯅ ꯀꯥꯟꯅꯕ ꯃꯈꯟ ꯍꯪꯒꯥꯝ ꯑꯁꯤ ꯑꯩ ꯌꯥꯝ ꯐꯖꯅ ꯊꯥꯖꯩ ꯑꯗꯨꯒ ꯄꯦꯔꯦ ꯊꯦꯛꯈ꯭ꯔꯕ ꯃꯇꯨꯡꯗ ꯃꯥꯒꯤ ꯃꯁꯥ ꯃꯁꯥꯗꯨꯅ ꯑꯃꯨꯛ ꯄꯦꯔꯦ ꯀꯥꯔꯛꯑꯦ ꯄꯦꯔꯦ ꯀꯥꯕꯁꯤ ꯃꯥꯒꯤ ꯇꯥꯡꯀꯛ ꯑꯅꯤꯔꯛ ꯑꯍꯨꯝꯂꯛ ꯑꯗꯨꯝ ꯊꯦꯛꯄ ꯌꯥꯏ ꯄꯩꯁꯥ ꯌꯥꯝꯅ ꯐꯪꯉꯤ ꯌꯣꯟꯕꯗꯁꯨ ꯆꯥꯕꯗꯁꯨ ꯍꯛꯆꯥꯡꯁꯨ ꯌꯥꯝꯅ ꯀꯥꯟꯅꯩ ꯏꯁꯥꯁꯨ ꯌꯥꯝꯅ ꯐꯩ ꯑꯗꯨꯒ ꯉꯁꯥꯏꯒꯤ ꯃꯥꯒꯤ ꯃꯔꯨ ꯄꯥꯜꯂꯛꯑꯅꯤ ꯃꯔꯨ ꯄꯥꯜꯂꯛꯄ ꯃꯇꯝꯗ ꯃꯔꯨꯁꯦ ꯐꯖꯅ ꯍꯩꯖꯤꯡ ꯐꯥꯔꯦ ꯍꯥꯏꯔꯕ ꯃꯇꯝꯁꯤꯗ ꯑꯩꯈꯣꯏꯅ ꯃꯔꯨꯁꯦ ꯂꯣꯛꯑꯒ ꯃꯔꯨꯁꯦ ꯑꯩꯈꯣꯏꯒꯤ ꯐꯧ ꯌꯩꯕꯗꯧꯅ ꯑꯗꯨꯃꯥꯏꯅ ꯐꯧ ꯂꯣꯛꯄꯗꯧꯅ ꯍꯪꯒꯥꯝ ꯃꯔꯨꯁꯦ ꯂꯣꯛꯑꯅꯤ ꯐꯖꯅ ꯑꯩꯈꯣꯏ ꯁꯦꯡꯗꯣꯛꯄꯤꯔꯅꯤ ꯑꯗꯒꯤ ꯀꯪꯅ ꯐꯧꯔꯅꯤ ꯃꯔꯨꯗꯣ ꯑꯗꯨꯒ ꯐꯧꯔꯕ ꯃꯇꯨꯡꯗ ꯑꯩꯈꯣꯏꯅ ꯊꯥꯎ ꯁꯨꯡꯅꯕꯒꯤ ꯃꯤꯜꯗ ꯄꯨꯔꯒ ꯑꯩꯈꯣꯏꯅ ꯊꯥꯎ ꯁꯨꯡꯉꯦ ꯑꯩꯈꯣꯏ ꯆꯍꯤ ꯑꯃꯒꯤ ꯑꯗꯨꯝ ꯍꯪꯒꯥꯝꯗꯒꯤ ꯂꯣꯛꯄ ꯍꯪꯒꯥꯝ ꯊꯥꯎꯁꯤꯅ ꯆꯍꯤ ꯑꯃꯒꯤ ꯆꯥꯅꯅꯤꯡꯉꯥꯏꯒꯤ ꯑꯗꯨꯝ ꯀꯣꯟꯅꯩ ꯑꯗꯨꯒ ꯉꯁꯥꯏꯒꯤ ꯍꯪꯒꯥꯝ ꯊꯥꯎ ꯁꯨꯝꯗꯣꯛꯈ꯭ꯔꯕ ꯍꯥꯡꯒꯝ ꯃꯔꯨꯍꯥꯏꯕꯗꯤ ꯑꯩꯈꯣꯏ ꯍꯪꯒꯥꯝ ꯊꯥꯎ ꯁꯨꯝꯗꯣꯛꯈ꯭ꯔꯕ

ꯊꯔꯥꯛ ꯈꯔ ꯄꯤꯛꯄ ꯇꯦꯟꯕ ꯑꯗꯨꯒ ꯑꯃꯦꯔꯤꯀꯥꯟ ꯄꯤ ꯍꯥꯏꯗꯅ ꯃꯌꯥꯝꯅ ꯈꯪꯅꯔꯤꯕ ꯌꯥꯝꯅꯗꯤ ꯁꯥꯡꯕ ꯃꯔꯨꯁꯨ ꯌꯥꯝꯅ ꯆꯪꯒꯟꯕ ꯑꯗꯨꯒ ꯃꯍꯥꯎꯗꯤ ꯈꯔ ꯆꯝꯇꯛ ꯑꯣꯏꯕ ꯑꯗꯨꯒꯨꯝꯕ ꯍꯋꯥꯏ ꯃꯈꯜꯗꯨꯁꯨ ꯊꯥꯏ ꯑꯗꯒꯤ ꯍꯋꯥꯏ ꯃꯨꯕꯤ ꯑꯩꯈꯣꯏꯅ ꯍꯋꯥꯏꯝꯕꯤ ꯍꯋꯥꯏꯝꯕꯤ ꯍꯥꯏꯔꯒꯁꯨ ꯑꯗꯨꯝ ꯈꯪꯅꯕ ꯍꯋꯥꯏ ꯃꯨꯕꯤ ꯏꯔꯣꯜꯂꯁꯨ ꯌꯥꯕ

ꯑꯗꯒꯤ ꯑꯜꯂꯨꯒꯤ ꯃꯍꯨꯠꯇ ꯑꯗꯨꯝ ꯏꯔꯣꯟꯕꯗ ꯀꯩꯗꯧꯕꯗ ꯑꯗꯨꯝ ꯁꯤꯖꯤꯟꯅꯕ ꯏꯆꯟꯗ ꯆꯟꯅꯕ ꯄꯣꯠ ꯑꯃꯁꯨ ꯑꯣꯏꯌꯦ ꯑꯗꯨꯒ ꯍꯋꯥꯏ ꯊꯔꯥꯛ ꯃꯔꯨꯁꯦ ꯌꯥꯝꯅ ꯃꯔꯥꯡ ꯀꯥꯏꯅ ꯂꯩꯕ ꯃꯔꯝꯅ ꯑꯩꯈꯣꯏ ꯕꯦꯁꯣꯟ ꯑꯣꯏꯅ ꯇꯛꯑꯒ ꯕꯦꯁꯣꯟ ꯑꯣꯏꯅ ꯇꯛꯊꯣꯛꯑꯒ ꯑꯩꯈꯣꯏ ꯑꯗꯨꯝ ꯄꯥꯛꯅꯝ ꯆꯥꯕ ꯕꯣꯔꯥ ꯆꯥꯕ ꯑꯗꯨꯃꯥꯏꯅ ꯄꯨꯔꯥ ꯆꯍꯤ ꯑꯃꯒꯤ ꯁꯤꯖꯤꯟꯅꯗ꯭ꯔꯒꯁꯨ ꯑꯩꯈꯣꯏ ꯑꯗꯨꯝ ꯊꯥ ꯈꯔꯗꯤ ꯑꯗꯨꯃꯥꯏꯅ ꯕꯦꯁꯣꯟ ꯑꯣꯏꯅ ꯇꯛꯊꯣꯛꯑꯒ ꯆꯥꯕ ꯀꯣꯟꯅꯅꯤꯡꯉꯥꯏ ꯑꯣꯏꯕ ꯃꯑꯣꯡꯗꯁꯨ ꯑꯩꯈꯣꯏ ꯑꯗꯨꯝ ꯁꯦꯝꯃꯤ ꯑꯗꯨꯒ ꯑꯜꯂꯨꯁꯨ ꯊꯥꯏ ꯑꯜꯂꯨꯁꯤ ꯌꯥꯝꯅ ꯐꯖꯩ ꯌꯥꯝꯅ ꯑꯩꯈꯣꯏꯒꯤ ꯑꯩꯒꯤ ꯏꯪꯈꯣꯜꯗꯨꯒ ꯌꯥꯝꯅ ꯆꯥꯟꯅꯕ ꯑꯣꯏꯌꯦ ꯑꯜꯂꯨ ꯊꯥꯕꯁꯦ ꯍꯥꯏꯕꯗꯤ ꯑꯩꯒꯤ ꯏꯪꯈꯣꯜꯒꯤ ꯀꯩꯅꯣꯁꯦ ꯂꯩꯕꯥꯛ ꯂꯩꯍꯥꯎꯁꯦ ꯌꯥꯝꯅ ꯐꯕ ꯑꯩꯈꯣꯏꯒꯤ ꯐꯣꯜꯂꯤꯗꯧꯅ ꯇꯧꯕ ꯇꯨꯔꯦꯟ ꯈꯣꯡꯕꯥꯟꯒꯁꯨ ꯑꯣꯏꯕꯅꯤꯅ ꯐꯣꯜꯂꯤ ꯑꯣꯏꯅ ꯇꯧꯕ ꯃꯔꯝꯅ ꯉꯁꯥꯏꯒꯤ ꯑꯜꯂꯨꯁꯦ ꯉꯁꯥꯏꯒꯤ ꯃꯅꯨꯡꯁꯤꯗ ꯃꯔꯥ ꯆꯠꯄꯗ ꯌꯥꯝꯅ ꯂꯥꯏꯅ ꯆꯠꯄ ꯐꯣꯡ ꯐꯣꯡ ꯐꯣꯡ ꯐꯣꯡ ꯂꯥꯎꯕ ꯃꯅꯨꯡꯁꯦ ꯑꯗꯨꯏꯗꯨꯅ ꯑꯩꯈꯣꯏꯒꯤ ꯑꯜꯂꯨꯁꯦ ꯆꯥꯎꯕꯒꯤ ꯆꯥꯡꯁꯨ ꯍꯦꯜꯂꯤ ꯑꯗꯨꯒ ꯑꯜꯂꯨ ꯌꯥꯝꯅ ꯇꯥꯕꯒꯤ ꯆꯥꯡꯁꯨ ꯍꯦꯜꯂꯦꯕ ꯉꯁꯥꯏꯒꯤ ꯂꯩꯕꯥꯛ ꯂꯩꯍꯥꯎꯗꯣ ꯐꯕꯅꯤꯅ ꯐꯣꯜꯂꯤ ꯑꯣꯏꯕꯅꯤꯅ ꯇꯨꯔꯦꯟ ꯈꯣꯡꯕꯥꯟꯒ ꯑꯣꯏꯕꯅꯤꯅ ꯑꯗꯨꯏꯗꯨꯅ ꯑꯩꯈꯣꯏ ꯁꯦꯡꯅ ꯍꯥꯏꯖꯔꯕꯗ ꯑꯩꯈꯣꯏ ꯆꯍꯤ ꯑꯃꯒꯤ ꯑꯜꯂꯨ ꯂꯩꯅꯗꯦ ꯍꯣꯏ ꯑꯜꯂꯨꯗꯤ ꯑꯩꯈꯣꯏ ꯌꯣꯟꯕꯃꯛꯇꯤ ꯌꯣꯟꯖꯗꯦ ꯑꯗꯨꯒ ꯑꯩꯈꯣꯏꯒꯤ ꯆꯍꯤ ꯑꯃꯒꯤ ꯆꯥꯅꯅꯤꯡꯉꯥꯏꯗꯤ ꯑꯩꯈꯣꯏ ꯂꯣꯛꯑꯒ ꯈꯇꯪ ꯃꯆꯨꯝꯗꯣ ꯈꯔ ꯀꯪꯍꯜꯂꯒ ꯑꯩꯈꯣꯏ ꯀꯩꯅꯣꯗ ꯈꯔꯥꯏꯒꯨꯝꯕꯗ ꯑꯗꯨꯃꯥꯏꯅ ꯑꯩꯈꯣꯏ ꯑꯆꯧ ꯑꯆꯧꯕ ꯈꯔꯥꯏꯁꯦ ꯑꯩꯈꯣꯏ

ꯑꯩꯈꯣꯏ ꯇꯦꯜꯍꯧꯒ ꯆꯅꯝꯒꯁꯤꯗꯤ ꯊꯥꯕꯗꯗꯤ ꯈꯇꯪꯗꯤ ꯋꯥꯏ ꯋꯥꯏ ꯍꯥꯏꯕꯗꯤ ꯃꯥꯗꯤ ꯏꯁꯤꯡ ꯋꯥꯠꯄ ꯌꯥꯗꯕ ꯏꯁꯤꯡ ꯆꯥꯏꯔꯤꯈꯩ ꯃꯇꯤꯛ ꯃꯈꯣꯡꯁꯦ ꯍꯣꯠꯂꯤꯈꯩ ꯃꯈꯣꯡꯁꯦ ꯍꯣꯝ ꯍꯣꯝ ꯂꯥꯎꯍꯜꯂꯤꯈꯩ ꯃꯇꯤꯛ ꯇꯦꯜꯍꯧꯒ ꯆꯅꯝꯒꯗꯤ ꯑꯁꯨꯛꯀꯤ ꯃꯇꯤꯛ ꯐꯩ ꯑꯗꯨꯏꯗꯨꯅ ꯑꯩꯈꯣꯏ ꯇꯦꯜꯍꯧꯒ ꯆꯅꯝꯒꯁꯦ ꯊꯥꯕ ꯃꯇꯝꯗꯗꯤ ꯈꯔ ꯋꯥꯏ ꯑꯗꯨꯕꯨ ꯉꯁꯥꯏꯒꯤ ꯂꯣꯛꯑꯒ ꯐꯖꯅ ꯆꯍꯤ ꯑꯃꯒꯤ ꯊꯝꯕꯗꯤ ꯊꯝꯃꯤ ꯑꯗꯨꯒ ꯉꯁꯥꯏꯒꯤ ꯃꯣꯔꯣꯛꯁꯤꯁꯨ ꯃꯣꯔꯣꯛꯁꯤꯁꯨ ꯌꯥꯝꯅ ꯊꯥꯏ ꯃꯣꯔꯣꯛ ꯇꯦꯛꯏꯒ ꯑꯇꯦꯛꯄ ꯑꯩꯈꯣꯏꯒꯤ ꯉꯥꯡꯗ꯭ꯔꯤꯉꯩ ꯃꯇꯝꯗꯣ ꯑꯗꯨꯒꯤ ꯃꯇꯝꯗꯨꯗꯗꯤ ꯑꯇꯦꯛꯄ ꯑꯣꯏꯅ ꯑꯩꯈꯣꯏ ꯍꯦꯛꯑꯒ ꯀꯧꯇꯥꯗ ꯑꯣꯜꯂꯒ ꯑꯩꯈꯣꯏꯒꯤ ꯀꯤꯂꯣ ꯆꯟꯕ ꯀꯧꯇꯥꯗ ꯑꯣꯜꯂꯒꯁꯨ ꯌꯣꯜꯂꯤ ꯑꯗꯨꯒ ꯑꯩꯈꯣꯏꯒꯤ ꯐꯂꯥꯗ ꯀꯦꯖꯤ ꯑꯗꯨꯃꯥꯏꯅ ꯊꯥꯡꯒꯠꯂꯒ ꯑꯣꯟꯕꯁꯨ ꯑꯗꯨꯃꯥꯏ ꯑꯣꯜꯂꯒ ꯌꯣꯟꯕꯁꯨ ꯌꯣꯜꯂꯤ

ꯑꯩꯈꯣꯏꯒꯤ ꯃꯣꯔꯣꯛꯁꯦ ꯆꯍꯤ ꯑꯃ ꯆꯥꯅꯅꯤꯡꯉꯥꯏꯒꯤ ꯃꯣꯔꯣꯛꯁꯦ ꯑꯗꯨꯃꯥꯏꯅ ꯄꯣꯂꯥꯡꯗ ꯍꯥꯞꯄꯒ ꯑꯩꯈꯣꯏ ꯆꯥꯛꯈꯨꯝꯃꯥꯡꯁꯤꯗ ꯌꯥꯜꯂꯒ ꯊꯝꯃꯦ ꯑꯗꯨꯒ ꯃꯣꯔꯣꯛꯁꯦ ꯉꯁꯤꯒꯤ ꯆꯥꯅꯕ ꯍꯌꯦꯡꯒꯤ ꯗ꯭ꯔꯀꯥꯔ ꯑꯣꯏꯕ ꯑꯗꯒꯤ ꯉꯁꯤꯒꯤ ꯗ꯭ꯔꯀꯥꯔ ꯑꯣꯏꯕꯁꯦ ꯑꯩꯈꯣꯏꯅ ꯆꯩ ꯑꯃꯗ ꯇꯛ ꯇꯛ ꯇꯛ ꯊꯤꯜꯂꯒ ꯖꯣꯔꯣ ꯖꯣꯔꯣ ꯇꯥꯔꯛꯑꯦꯕ ꯑꯗꯨꯃꯥꯏꯅ ꯇꯥꯔꯛꯑꯒ

ꯑꯗꯨꯅ ꯀꯣꯕꯤꯁꯨ ꯏꯁꯤꯡ ꯌꯥꯝꯅ ꯆꯪꯉꯦ ꯀꯣꯕꯤꯁꯨ ꯏꯁꯤꯡ ꯆꯥꯏꯔꯤꯈꯩ ꯃꯇꯤꯛ ꯆꯥꯎꯏ ꯑꯗꯨꯒ ꯏꯁꯤꯡ ꯆꯥꯎꯔꯤꯈꯩ ꯃꯇꯤꯛ ꯏꯁꯤꯡ ꯆꯥꯏꯔꯤꯈꯩ ꯃꯇꯤꯛ ꯆꯥꯎꯕꯅꯤꯅ ꯀꯣꯕꯤꯁꯤꯁꯨ ꯑꯩꯈꯣꯏꯅ ꯊꯥꯕꯗꯗꯤ ꯈꯔ ꯋꯥꯏ ꯋꯥꯔꯒꯁꯨ ꯑꯩꯈꯣꯏ ꯏꯃꯨꯡ ꯃꯅꯨꯡꯗ ꯃꯥꯔꯀꯦꯠꯇꯒꯤ ꯂꯩꯔꯨꯗꯅꯕ ꯑꯩꯈꯣꯏ ꯌꯨꯝꯗꯨꯗꯒꯤ ꯃꯇꯝ ꯃꯇꯝꯒꯤ ꯑꯩꯈꯣꯏ ꯑꯦ ꯉꯁꯤ ꯁꯤ ꯆꯥꯒꯦ ꯉꯁꯤ ꯁꯤ ꯆꯥꯒꯦ ꯍꯥꯏꯕꯗꯣ ꯈꯨꯗꯛ ꯈꯨꯗꯛꯇ ꯉꯁꯤ ꯀꯣꯕꯤ ꯆꯥꯅꯤꯡꯉꯁꯨ ꯈꯨꯗꯛꯇ ꯑꯗꯨꯝ ꯐꯠ ꯑꯗꯨꯝ ꯆꯥꯕ ꯌꯥꯕ ꯑꯗꯨꯝꯕꯒꯤ ꯃꯑꯣꯡꯗ ꯂꯩꯌꯦ ꯑꯗꯨꯏꯗꯨꯅ ꯑꯩꯈꯣꯏꯗꯤ ꯏꯪꯈꯣꯜꯁꯦ ꯌꯥꯝꯅ ꯄꯥꯛ ꯆꯥꯎꯕ ꯑꯣꯏꯕꯅꯤꯅ ꯄꯣꯠꯇꯤ ꯑꯅꯝꯕꯅ ꯂꯣꯏ ꯁꯨꯏ ꯁꯤꯗ ꯅꯠꯇꯅ ꯃꯌꯥꯝꯅꯗꯤ ꯈꯪꯕꯗ ꯈꯤꯇꯪꯗꯤ ꯋꯥꯔꯒꯗꯕ ꯍꯋꯥꯏ ꯁꯤꯡꯌꯦꯟ ꯑꯗꯨꯒ ꯍꯋꯥꯏ ꯃꯅꯥ ꯍꯥꯏꯅꯁꯨ ꯑꯗꯨꯝ ꯈꯪꯅꯕꯅꯤ ꯍꯋꯥꯏ ꯑꯩꯈꯣꯏꯒꯤ ꯃꯍꯩꯁꯤꯡꯁꯤꯅ ꯍꯋꯥꯏ ꯁꯤꯡꯌꯦꯟ ꯑꯃꯇꯪꯗꯤ ꯑꯣꯏꯕ ꯍꯋꯥꯏ ꯁꯤꯡꯌꯦꯟ ꯍꯥꯏꯔꯒꯁꯨ ꯑꯗꯨꯝ ꯌꯥꯏ ꯑꯗꯨꯒ ꯍꯋꯥꯏ ꯃꯅꯥ ꯍꯥꯏꯔꯒꯁꯨ ꯑꯗꯨꯝ ꯌꯥꯏ ꯁꯤꯁꯤꯅ ꯃꯅꯥꯁꯤ ꯉꯁꯥꯏꯒꯤ ꯅꯧꯔꯤꯉꯩ ꯃꯇꯝꯗ ꯃꯍꯩꯁꯦ ꯌꯥꯟꯗ꯭ꯔꯤꯉꯩ ꯃꯇꯝꯗ ꯑꯩꯈꯣꯏ ꯃꯅꯥꯁꯦ ꯑꯅꯧ ꯑꯅꯧꯕ ꯈꯜꯂ ꯈꯜꯂꯒ ꯑꯗꯨꯝ ꯌꯣꯟꯕ ꯕꯣꯔꯥ ꯕꯣꯔꯥꯗ ꯃꯥꯒꯤ ꯑꯗꯨꯝ ꯑꯗꯨꯃꯥꯏꯅ ꯇꯧꯕꯁꯨ ꯇꯧꯏ ꯑꯗꯨꯒ ꯈꯤꯇꯪ ꯂꯤꯁꯜꯂꯛꯑꯕ ꯃꯇꯝꯁꯤꯗ ꯃꯍꯩ ꯌꯥꯜꯂꯛꯑꯅꯤ ꯃꯍꯩꯗꯨꯁꯨ ꯑꯗꯨꯝ ꯏꯔꯣꯝꯕ ꯆꯥꯕ ꯌꯥꯏ ꯑꯗꯒꯤ ꯀꯥꯡꯁꯣꯏ ꯆꯥꯕ ꯌꯥꯏ ꯃꯔꯨꯗꯣ ꯈꯔ ꯂꯤꯔꯛꯑꯒꯅ ꯑꯗꯨꯝ ꯃꯀꯨꯗꯣ ꯈꯣꯛꯇꯣꯛꯑꯒ ꯃꯔꯨꯗꯣ ꯀꯥꯡꯁꯣꯏ ꯑꯣꯏꯅ ꯆꯥꯕ ꯑꯗꯨꯁꯨ ꯑꯗꯨꯝ ꯌꯥꯝꯅ ꯄꯥꯝꯅꯩ ꯑꯗꯨ ꯁꯤꯁꯨ ꯑꯩꯈꯣꯏ ꯄꯥꯛ ꯁꯟꯅ ꯊꯥꯏ ꯄꯩꯁꯥꯁꯨ ꯄ꯭ꯔꯣꯐꯤꯠꯁꯨ ꯌꯥꯝꯅ ꯐꯪꯉꯦ ꯃꯥꯔꯀꯦꯠꯇ ꯊꯥꯕ ꯃꯇꯝꯗ ꯑꯗꯒꯤ ꯍꯋꯥꯏ ꯃꯅꯥ ꯑꯅꯧꯕꯗꯨꯇ ꯅꯠꯇꯅꯅꯦ ꯑꯩꯈꯣꯏꯒꯤ ꯑꯔꯤꯕ ꯃꯅꯥꯁꯤꯁꯨ ꯇ꯭ꯔꯥꯏꯕꯦꯟꯁꯤꯡꯅ ꯃꯣꯏ ꯁꯥꯒ ꯊꯣꯡꯉꯦ ꯍꯥꯏ ꯃꯣꯏꯅ ꯍꯥꯏꯕ ꯃꯇꯝꯗ ꯍꯋꯥꯏ ꯃꯅꯥ ꯑꯔꯤꯕꯁꯦ ꯁꯤꯁꯦ ꯑꯩꯈꯣꯏꯅ ꯍꯦꯛꯑꯒ ꯑꯗꯨꯗꯤ ꯑꯩꯈꯣꯏꯒꯤ ꯁꯟꯗꯣꯛꯑꯒ ꯃꯅꯥꯁꯤꯡꯗꯨ ꯁꯟꯗꯣꯛꯑꯒ ꯌꯣꯟꯗꯦ ꯑꯗꯨꯏꯗꯨꯗꯤ ꯑꯩꯈꯣꯏ ꯈꯨꯗꯥꯞ ꯈꯨꯗꯥꯞꯁꯦ ꯃꯄꯨꯟ ꯃꯄꯨꯟꯁꯦ ꯌꯥꯝꯅꯁꯨ ꯆꯥꯎꯗꯕ ꯌꯥꯝꯅꯁꯨ ꯄꯤꯛꯇꯕ ꯑꯩꯈꯣꯏꯒꯤ ꯈꯨꯠꯁꯤꯅ ꯄꯥꯏꯕ ꯊꯨꯡꯕ ꯑꯗꯨꯒꯨꯝꯕꯒꯤ ꯆꯥꯡꯗ ꯑꯩꯈꯣꯏ ꯀꯩꯅꯣ ꯇꯧꯁꯤꯜꯂꯒ ꯄꯨꯟꯁꯤꯜꯂꯒ ꯑꯗꯨꯃꯥꯏꯅ ꯌꯣꯜꯂꯦ ꯃꯥꯔꯀꯦꯠꯇ ꯁꯤꯁꯤꯅ ꯇ꯭ꯔꯥꯏꯕꯦꯜꯅ ꯌꯥꯝꯅ ꯄꯥꯝꯕ ꯃꯣꯏꯗ ꯑꯩꯈꯣꯏꯅ ꯍꯪꯕ ꯃꯇꯝꯗ ꯃꯣꯏ ꯁꯥꯒ ꯊꯣꯡꯉꯤ ꯍꯥꯎꯏ ꯍꯥꯏ ꯁꯤꯁꯨ ꯌꯥꯝꯅ ꯊꯥꯏ ꯑꯗꯨꯕꯨ ꯍꯋꯥꯏ ꯃꯅꯥꯁꯦ ꯃꯤꯅ ꯈꯪꯅꯕꯗ ꯈꯤꯇꯪ ꯋꯥꯠꯄ꯭ꯔꯥꯅ ꯁꯨꯝ ꯁꯤꯅ ꯑꯩꯒꯤ ꯋꯥꯈꯟꯅꯦ ꯁꯤꯒꯨꯝꯕꯁꯨ ꯌꯥꯝꯅ ꯊꯥꯏ ꯑꯗꯨꯒ ꯑꯗꯨꯝ ꯑꯅꯝꯕꯅ ꯃꯇꯝ ꯃꯇꯝꯒꯤ ꯁꯤꯖꯟꯒꯤ ꯃꯇꯨꯡ ꯏꯟꯅ ꯑꯩꯒꯤ ꯏꯪꯈꯣꯜꯗꯗꯤ ꯏꯟꯁꯥꯡ ꯅꯥꯄꯤꯁꯦ ꯐꯪꯗꯕ ꯂꯩꯇꯦ ꯍꯥꯏꯖꯅꯤꯡꯉꯤ ꯑꯩꯒꯤ ꯃꯣꯠꯇ ꯑꯩ ꯑꯁꯨꯛꯀꯤ ꯃꯇꯤꯛ ꯏꯪꯈꯣꯜ ꯌꯥꯝꯅ ꯐꯖꯅ ꯇꯧꯖꯩ ꯃꯅꯥ ꯃꯁꯤꯡ ꯌꯥꯝꯅ ꯐꯖꯅ ꯊꯥꯖꯩ ꯑꯗꯣ ꯑꯩꯅ ꯃꯊꯛꯇ ꯄꯟꯖꯈ꯭ꯔꯤꯕ ꯈꯔꯁꯦ ꯁꯤꯒꯤꯁꯦ ꯁꯤꯁꯤꯅ ꯈꯔ ꯍꯦꯟꯅ ꯄꯥꯛ ꯁꯟꯅ ꯊꯥꯖꯕ ꯄꯣꯠꯁꯤꯡꯅꯦ ꯑꯩꯅ ꯁꯤꯗ ꯄꯟꯖꯔꯤꯕꯁꯦ